ꯇꯦꯛꯅꯣꯂꯣꯖꯤꯅ ꯃꯤꯑꯣꯏ ꯀꯌꯥ ꯑꯃꯗ ꯊꯕꯛ ꯄꯤꯕꯗ ꯃꯇꯦꯡ ꯄꯥꯡꯏ ꯑꯃꯗꯤ ꯇꯦꯛꯅꯤꯀꯦꯜ ꯗꯤꯒ꯭ꯔꯤ ꯑꯁꯤꯅ ꯃꯍꯩꯔꯣꯏꯁꯤꯡꯅ ꯇꯝꯕꯗ ꯃꯔꯨ ꯑꯣꯏꯕꯁꯤꯡꯗꯨꯗꯤ ꯗꯇꯥ ꯁꯥꯏꯟꯁ ꯋꯦꯕ ꯗꯤꯕꯂꯞꯄꯔ ꯗꯇꯥ ꯑꯦꯅꯥꯂꯥꯏꯁꯤꯁ ꯀꯝꯄ꯭ꯌꯨꯇꯔ ꯁꯦꯀ꯭ꯌꯨꯔꯤꯇꯤ ꯃꯤꯆꯤꯟ ꯂꯔꯅꯤꯡ ꯗꯇꯥ ꯕꯦꯁ ꯃꯦꯅꯦꯖꯔ ꯄ꯭ꯔꯗꯛ ꯃꯦꯅꯦꯖꯃꯦꯟ ꯁꯣꯐꯋꯦꯌꯔ ꯏꯟꯖꯤꯅꯤꯌꯥꯔꯤꯡ ꯏꯟꯕꯦꯁꯃꯦꯟ ꯕꯦꯡꯀꯤꯡ ꯁꯤꯁꯇꯦꯝ ꯃꯦꯅꯦꯖꯃꯦꯟ ꯀ꯭ꯂꯥꯎꯗ ꯏꯟꯖꯤꯅꯤꯌꯥꯔꯤꯡ ꯗꯇꯥ ꯏꯟꯖꯤꯅꯤꯌꯥꯔꯤꯡ ꯁꯣꯐꯋꯦꯌꯥꯔ ꯑꯥꯔꯀꯤꯇꯦꯛ ꯀꯝꯄ꯭ꯌꯨꯇꯔ ꯄ꯭ꯔꯣꯒꯥꯝꯃꯔ ꯀꯝꯄ꯭ꯌꯨꯇꯔ ꯏꯟꯖꯤꯅꯤꯌꯥꯔꯤꯡ